ꯑꯩꯉꯣꯟꯗ ꯐꯣꯇꯣ ꯍꯥꯟꯅꯒꯤ ꯀ꯭ꯂꯤꯛ ꯇꯧꯈꯤꯕꯁꯤꯡ ꯑꯩꯉꯣꯟꯗ ꯂꯩ ꯐꯣꯇꯣ ꯌꯥꯝꯃꯦ ꯍꯥꯏꯗꯤ ꯄꯤꯛꯅꯤꯛ ꯇꯣꯏꯅ ꯆꯠꯂꯛꯏ ꯑꯗꯨꯅ ꯐꯣꯇꯣꯁꯤ ꯌꯥꯝꯅ ꯂꯩ ꯐꯣꯇꯣ ꯌꯥꯝꯅꯁꯨ ꯅꯝꯕ ꯄꯥꯝꯖꯕ ꯃꯤꯅꯦ ꯑꯗꯨꯗꯒꯤ ꯐꯣꯇꯣꯁꯨ ꯃꯌꯥꯝ ꯅꯝꯖꯤꯜꯂꯒ ꯀꯣꯟꯅ ꯀꯛꯊꯛꯂꯁꯨ ꯌꯥꯏꯑꯦꯅ ꯈꯜꯂꯒ ꯐꯣꯇꯣꯁꯤ ꯑꯗꯨꯝ ꯉꯝꯃꯤꯈꯩ ꯅꯝꯃꯦ ꯕꯦꯇ꯭ꯔꯤꯒ ꯃꯩꯒ ꯂꯣꯏꯕ ꯖꯥꯠꯅꯤꯗ ꯅꯝꯕꯁꯦ ꯑꯗꯣ ꯕꯦꯇ꯭ꯔꯤ ꯂꯣꯏꯕꯗꯣ ꯀꯔꯤ ꯑꯩꯈꯣꯏ ꯄꯥꯋꯔ ꯕꯦꯡꯛ ꯑꯃ ꯇꯣꯉꯥꯟꯅ ꯄꯨꯏ ꯑꯗꯨꯗꯒꯤ ꯑꯗꯨꯃꯥꯏꯅ ꯇꯧꯔꯒ ꯐꯣꯇꯣꯁꯤ ꯉꯝꯃꯤꯈꯩ ꯅꯝꯃꯦ ꯍꯥꯏꯗꯤ ꯃꯗꯨꯗꯨꯅ ꯑꯉꯥꯡ ꯑꯣꯏꯔꯤꯉꯩꯗ ꯅꯝꯈꯤꯕ ꯍꯥꯏꯕꯁꯤ ꯑꯩꯈꯣꯏꯅ ꯍꯌꯦꯡ ꯌꯦꯡꯅꯤꯡꯉ ꯀꯥꯟꯗ ꯑꯩꯈꯣꯏꯗ ꯌꯥꯝꯅ ꯃꯦꯃꯣꯔꯦꯕꯜ ꯑꯣꯏꯌꯦꯕ ꯃꯦꯃꯣꯔꯦꯕꯜ ꯑꯣꯏꯕꯗꯨꯅ ꯍꯥꯏꯗꯤ ꯑꯊꯤꯕ ꯐꯣꯇꯣꯕꯨ ꯑꯣꯏꯔꯣ ꯐꯖꯕ ꯐꯣꯇꯣꯕꯨ ꯑꯣꯏꯔꯣ ꯑꯗꯒꯤ ꯑꯩꯈꯣꯏꯅ ꯋꯥꯈꯜ ꯅꯨꯡꯉꯥꯏꯇ꯭ꯔ ꯀꯥꯟꯗ ꯁꯨꯝ ꯀꯩꯒꯨꯝꯕ ꯀꯥꯟꯗ ꯌꯦꯡꯕꯁꯦ ꯌꯥꯝꯅ ꯅꯨꯡꯉꯥꯏ ꯍꯥꯏꯇꯔꯦ ꯍꯥꯏꯗꯤ ꯑꯩꯈꯣꯏꯅ ꯇꯧꯈꯤꯕꯁꯤꯡꯗꯣ ꯃꯤꯠꯇꯒ ꯁꯪ ꯁꯪ ꯎꯔꯒꯀꯣ ꯑꯩꯈꯣꯏꯅ ꯑꯉꯥꯡ ꯑꯣꯏꯔꯤꯉꯩꯗ ꯁꯨꯃꯥꯏꯅ ꯂꯥꯡꯈꯤꯕꯁꯤꯡꯗꯣ ꯌꯦꯡꯉꯨ ꯀꯥꯟꯗ ꯄꯨꯛꯅꯤꯡꯗ ꯅꯨꯡꯁꯤꯕ ꯐꯥꯎꯋꯦ ꯑꯗꯨꯗꯒꯤ ꯑꯔꯤꯕ ꯐꯣꯇꯣꯁꯤꯅ ꯍꯦꯟꯅ ꯑꯩꯈꯣꯏꯗ ꯀꯩꯗꯧꯍꯜꯂꯦ ꯁꯦꯟꯇꯤꯃꯦꯟꯇꯦꯜ ꯑꯣꯏꯍꯜꯂꯦ ꯃꯔꯝꯗꯤ ꯀꯩꯒꯤꯅꯣ ꯍꯥꯏ ꯀꯥꯟꯗ ꯑꯩꯈꯣꯏꯅ ꯑꯉꯥꯡ ꯑꯣꯏꯔꯤꯉꯩꯗ ꯇꯧꯈꯤꯕꯁꯤꯡꯗꯣ ꯂꯣꯏꯅ ꯅꯤꯡꯁꯤꯡꯍꯜꯂꯦ ꯑꯗꯨꯗꯨꯒ ꯃꯇꯝꯗꯨꯗ ꯑꯩꯈꯣꯏꯅ ꯑꯉꯥꯡ ꯑꯣꯏꯔꯤꯉꯩꯗ ꯁꯨꯃꯥꯏꯅ ꯂꯥꯡꯈꯤꯕꯗꯨ ꯀꯥꯏꯅ ꯍꯧꯖꯤꯛꯇꯤ ꯂꯥꯡꯕ ꯐꯪꯗ꯭ꯔꯦ ꯀꯥꯏꯅ ꯑꯩꯈꯣꯏꯗ ꯌꯥꯝꯅ ꯀꯩꯗꯧꯕꯗꯣ ꯅꯨꯡꯉꯥꯏꯍꯜꯂꯦ ꯑꯗꯨꯗꯒꯤ ꯏꯃꯣꯁꯅꯦꯜ ꯑꯣꯏꯍꯟꯕꯁꯨ ꯌꯥꯎꯑꯦ ꯍꯥꯏꯗꯤ ꯑꯗꯨꯃꯥꯏꯅ ꯇꯧꯔ ꯑꯩꯈꯣꯏ ꯅꯝꯃꯤꯟꯅꯔꯝꯕ ꯐꯣꯇꯣ ꯏꯃꯥꯟꯅꯕ ꯀꯥꯏꯅꯈꯤꯕ ꯏꯃꯥꯟꯅꯕꯤ ꯀꯥꯏꯅꯈꯤꯕ ꯀꯥꯏꯅꯈꯤꯕ ꯍꯥꯏꯗꯤ ꯃꯈꯣꯏꯒꯤ ꯍꯥꯌꯔ ꯏꯁꯇꯗꯤꯁꯀꯤ ꯑꯣꯏꯅ ꯑꯗꯨꯃꯥꯏꯅ ꯁꯦꯄ꯭ꯔꯦꯠ ꯇꯧꯈꯤꯕ ꯍꯥꯏꯇꯔꯦ ꯍꯥꯌꯔ ꯁꯦꯀꯦꯟꯗ꯭ꯔꯤꯗ ꯄꯨꯜꯂꯝꯕ ꯑꯗꯒꯤ ꯍꯥꯏ ꯁ꯭ꯀꯨꯜꯗ ꯄꯨꯜꯂꯝꯕ ꯏꯃꯥꯟꯅꯕꯤ ꯑꯗꯨꯃꯥꯏꯅ ꯅꯝꯃꯤꯟꯅꯈꯤꯕꯁꯤꯡꯗꯨ ꯍꯥꯏꯗꯤ ꯑꯩꯈꯣꯏꯅ ꯅꯤꯡꯁꯤꯡꯉꯨꯗ꯭ꯔꯒꯁꯨꯀꯣ ꯍꯥꯏꯗꯤ ꯐꯣꯇꯣꯗꯨ ꯎꯔ ꯀꯥꯟꯗ ꯑꯩꯈꯣꯏꯅ ꯇꯧꯈꯤꯕꯁꯤꯡꯗꯣ ꯂꯣꯏꯅ ꯅꯤꯡꯁꯤꯡꯕ ꯉꯝꯃꯦꯕ ꯑꯗꯨꯗꯨꯅ ꯑꯩꯈꯣꯏꯒꯤ ꯃꯦꯃꯣꯔꯦꯕꯜ ꯑꯣꯏꯍꯜꯂꯦ ꯍꯥꯏꯇꯔꯦ ꯑꯩꯈꯣꯏꯗ ꯅꯨꯡꯉꯥꯏꯕꯁꯨ ꯐꯥꯎꯍꯜꯂꯦ ꯑꯗꯨ ꯑꯗꯨꯃꯥꯏꯅ ꯍꯥꯠ ꯀꯣꯄꯤꯁꯦ ꯍꯥꯏꯗꯤ ꯍꯥꯟꯅꯒꯤ ꯑꯔꯤꯕꯁꯤꯡꯁꯤꯅ ꯍꯦꯟꯅ ꯑꯗꯨꯃꯥꯏꯅ ꯄꯤꯕꯁꯤꯗ ꯑꯩꯈꯣꯏꯅ ꯐꯣꯇꯣꯁꯤꯡꯁꯦ ꯀꯛꯁꯨ ꯀꯛꯊꯠꯇꯦ ꯗꯤꯂꯦꯠ ꯇꯧꯗꯦꯕ ꯍꯥꯏꯗꯤ ꯑꯗꯨꯃꯥꯏꯅ ꯁꯣꯏꯕ ꯐꯣꯇꯣ ꯀꯥꯏꯁꯦ ꯌꯦꯡꯖꯔꯒ ꯑꯩꯈꯣꯏꯅ ꯅꯣꯛꯄꯁꯦ ꯀꯩꯒꯨꯝꯕ ꯀꯥꯟꯗ ꯌꯦꯡꯕ ꯀꯥꯟꯗ ꯅꯣꯛꯄ ꯀꯥꯏꯁꯦꯀꯣ ꯑꯩꯈꯣꯏꯒꯤ ꯄꯩꯁꯥꯅꯒ ꯂꯩꯔꯨꯕ ꯐꯪꯒꯗꯝ ꯅꯠꯇꯦ ꯑꯗꯨꯝꯕ ꯅꯨꯡꯉꯥꯏꯕꯁꯤꯗꯤ ꯑꯗꯨꯃꯥꯏꯅ ꯇꯧꯔꯒ ꯅꯨꯡꯉꯥꯏꯕꯁꯦ ꯑꯗꯣ ꯌꯥꯝ ꯅꯨꯡꯉꯥꯏ ꯍꯥꯏꯇꯔꯦ ꯑꯗꯨꯃꯥꯏꯅ